ꯚꯥꯔꯠꯇ ꯍꯦꯜ ꯀꯤꯌꯥꯔ ꯁꯤꯁꯇꯦꯝ ꯑꯁꯤ ꯈꯔ ꯍꯟꯊꯅ ꯂꯩꯔꯤ ꯍꯥꯏꯅꯤꯡꯉꯤ ꯑꯃꯁꯨꯡ ꯃꯁꯤ ꯑꯇꯣꯞꯄ ꯂꯩꯉꯥꯛꯁꯤꯡꯒ ꯌꯦꯡꯅꯔꯒꯗꯤ ꯌꯥꯝꯅ ꯍꯟꯊꯅ ꯎꯔꯤ ꯍꯥꯏꯅ ꯍꯥꯏꯖꯅꯤꯡꯉꯤ ꯑꯩꯅ ꯑꯩꯈꯣꯏꯅ ꯎꯕꯗ ꯃꯅꯤꯄꯨꯔꯁꯤꯗ ꯂꯥꯏꯌꯦꯡꯁꯪ ꯌꯥꯝꯅ ꯂꯩꯇꯦ ꯍꯣꯁꯄꯤꯇꯥꯜ ꯒꯣꯕꯔꯃꯦꯟꯒꯤ ꯂꯩꯔꯤꯕ ꯑꯁꯤꯅ ꯌꯥꯝꯅ ꯃꯔꯥꯡ ꯀꯥꯏꯗꯕꯅ ꯃꯔꯝ ꯑꯣꯏꯔꯒ ꯄ꯭ꯔꯥꯏꯕꯦꯠꯀꯤ ꯂꯩꯔꯤꯕ ꯍꯣꯁꯄꯤꯇꯥꯜꯁꯤꯡꯅ ꯌꯥꯝꯅ ꯀꯥꯏꯗꯕ ꯃꯔꯝ ꯑꯣꯏꯔꯒ ꯍꯣꯁꯄꯤꯇꯥꯜꯁꯤꯡ ꯌꯥꯝꯅ ꯂꯩꯇꯕꯅ ꯃꯔꯝ ꯑꯣꯏꯔꯒ ꯑꯩꯈꯣꯏ ꯃꯅꯤꯄꯨꯔ ꯑꯁꯤꯗꯗꯤ ꯌꯥꯝꯅ ꯍꯦꯜ ꯀꯤꯌꯥꯔꯒꯤ ꯑꯁꯤꯗꯗꯤ ꯌꯥꯝꯅ ꯈꯔ ꯍꯟꯊꯔꯤ ꯍꯥꯏꯅ ꯈꯟꯖꯩ ꯃꯔꯝꯗꯤ ꯒꯣꯕꯔꯃꯦꯟꯒꯤ ꯒꯣꯕꯔꯃꯦꯟꯒꯤ ꯍꯣꯁꯄꯤꯇꯥꯜꯁꯤꯡꯗꯅ ꯑꯩꯈꯣꯏ ꯀ꯭ꯌꯨ ꯁꯥꯡ ꯁꯥꯡꯅ ꯂꯦꯞꯄ ꯑꯩꯈꯣꯏꯅ ꯊꯦꯡꯅꯖꯔꯤ ꯑꯗꯨꯗꯨꯒ ꯄ꯭ꯔꯥꯏꯕꯦꯠꯀꯤ ꯍꯣꯁꯄꯤꯇꯥꯜꯁꯤꯡꯗꯅ ꯇꯤꯛꯀꯦꯠꯀꯤ ꯃꯃꯟ ꯌꯥꯝ ꯋꯥꯡꯕꯅ ꯃꯔꯝ ꯑꯣꯏꯔꯒ ꯑꯩꯈꯣꯏꯅ ꯌꯦꯡꯕ ꯉꯝꯗꯕ ꯑꯗꯨꯒ ꯃꯐꯝꯁꯨ ꯌꯥꯝꯅ ꯂꯩꯇꯕꯅ ꯃꯔꯝ ꯑꯣꯏꯔꯒ ꯑꯋꯥꯕ ꯌꯥꯝꯅ ꯃꯥꯏꯌꯣꯛꯅꯕ ꯑꯁꯤ ꯊꯦꯡꯅꯖꯩ ꯑꯗꯨꯒ ꯑꯩꯈꯣꯏꯒꯤ ꯑꯗꯨꯗꯒꯤ ꯑꯃꯨꯛ ꯂꯥꯛꯑꯒ ꯑꯩꯈꯣꯏꯒꯤ ꯁꯨꯝ ꯀꯩꯅꯣ ꯂꯣꯀꯦꯜ ꯑꯦꯔꯤꯌꯥꯗ ꯂꯩꯔꯤꯕ ꯑꯩꯈꯣꯏꯒꯤ ꯗꯤꯁꯄꯦꯟꯁꯔꯤ ꯑꯗꯨꯒ ꯄꯤ ꯑꯩꯆ ꯁꯤ ꯂꯩꯔꯤꯕꯁꯤꯡꯁꯤꯁꯨ ꯑꯩꯈꯣꯏ ꯗꯣꯛꯇꯔ ꯅꯔꯁ ꯃꯔꯥꯡ ꯀꯥꯏꯅ ꯂꯩꯇꯕꯅ ꯃꯔꯝ ꯑꯣꯏꯔꯒ ꯑꯩꯈꯣꯏꯒꯤ ꯈꯨꯡꯒꯪꯗꯒꯤ ꯂꯥꯛꯑꯒ ꯌꯦꯡꯕ ꯃꯇꯝꯗꯗꯤ ꯌꯥꯝꯅ ꯑꯋꯥꯕ ꯃꯥꯏꯌꯣꯛꯅꯕ ꯄꯩꯁꯥꯒꯤ ꯄ꯭ꯔꯣꯕ꯭ꯂꯦꯝ ꯑꯗꯒꯤ ꯄꯩꯁꯥꯒꯤ ꯅꯠꯇ꯭ꯔꯒꯅ ꯑꯃꯨꯛ ꯌꯥꯝꯅ ꯀ꯭ꯌꯨ ꯑꯩꯈꯣꯏ ꯇꯤꯛꯀꯦꯠ ꯃꯃꯟ ꯌꯥꯝꯅ ꯍꯣꯡꯉꯤ ꯂꯨꯄꯥ ꯇꯔꯥ ꯀꯨꯟꯗꯗꯤ ꯒꯣꯕꯔꯃꯦꯟꯒꯤ ꯍꯥꯏꯅ ꯂꯥꯛꯑꯒꯁꯨ ꯀ꯭ꯌꯨ ꯁꯥꯡꯅ ꯂꯦꯞꯄꯅ ꯃꯔꯝ ꯑꯣꯏꯔꯒ ꯄꯨꯡ ꯃꯥꯄꯟꯗꯒꯤ ꯂꯦꯞꯄꯗꯨꯅ ꯄꯨꯡ ꯇꯔꯥꯃꯥꯊꯣꯏ ꯇꯥꯕ ꯑꯗꯒꯤ ꯊꯦꯡꯅ ꯂꯥꯛꯑꯒꯅ ꯑꯩꯈꯣꯏꯒꯤ ꯇꯤꯛꯀꯦꯠ ꯊꯥꯕ ꯂꯣꯏꯈ꯭ꯔꯦ ꯗꯥꯛꯇꯔ ꯂꯩꯇ꯭ꯔꯦ ꯗꯥꯛꯇꯔ ꯑꯊꯨꯕ ꯂꯩꯈ꯭ꯔꯦꯅ ꯌꯦꯡꯗꯕ ꯑꯗꯨꯗ ꯑꯋꯥꯕ ꯃꯥꯏꯌꯣꯛꯅꯕ ꯈꯨꯗꯣꯡ ꯊꯤꯕ ꯌꯥꯝꯅ ꯅꯪꯉꯤ ꯑꯗꯨꯒ ꯄ꯭ꯔꯥꯏꯕꯦꯠꯀꯤꯗꯅ ꯑꯩꯈꯣꯏ ꯇꯤꯛꯀꯦꯠ ꯃꯃꯟꯗꯨꯅ ꯌꯥꯝꯃꯕꯅꯤꯅ ꯌꯦꯡꯕ ꯉꯝꯗꯗꯅ ꯑꯩꯈꯣꯏꯒꯤ ꯑꯅꯥꯕ ꯑꯗꯨꯝ ꯄꯨꯟꯁꯤ ꯂꯣꯏꯈꯤꯕ ꯑꯗꯨꯒ ꯌꯦꯡꯕ ꯉꯝꯗꯕ ꯑꯃꯨꯡ ꯑꯗꯨꯝ ꯑꯉꯥꯡ ꯅꯨꯕꯤ ꯑꯋꯥ ꯑꯅꯥ ꯇꯥꯕꯁꯨ ꯌꯥꯝꯅ ꯑꯗꯨꯝ ꯌꯥꯎꯏ ꯑꯗꯨꯒ ꯑꯩꯈꯣꯏꯒꯤ ꯗꯣꯛꯇꯔ ꯅꯔꯁ ꯃꯔꯥꯡ ꯀꯥꯏꯅ ꯂꯩꯇꯕꯅ ꯑꯩꯈꯣꯏꯒꯤ ꯗꯤꯁꯄꯦꯟꯁꯔꯤꯁꯤꯡ ꯍꯤꯗꯥꯛꯀꯤ ꯑꯋꯥꯠꯄ ꯂꯩꯕꯅ ꯅꯔꯁꯀꯤ ꯈꯨꯗꯣꯡ ꯆꯥꯗꯕ ꯂꯩꯕꯅ ꯃꯌꯥꯝꯅ ꯃꯥꯏꯌꯦꯛꯅꯩ ꯍꯥꯏꯅ ꯍꯥꯏꯖꯅꯤꯡꯉꯤ ꯑꯩꯈꯣꯏꯒꯤ ꯀꯩꯅꯣꯁꯤꯗꯗꯤ ꯃꯅꯤꯄꯨꯔꯁꯤꯗꯗꯤ ꯍꯦꯜ ꯀꯤꯌꯥꯔꯒꯤ ꯃꯔꯝꯁꯤꯗꯗꯤ ꯌꯥꯝꯅ ꯈꯔ ꯍꯟꯊꯔꯤ ꯍꯥꯏꯅ ꯌꯦꯡꯕꯗ ꯑꯗꯨꯃꯥꯏꯅ ꯈꯟꯖꯩ